ꯑꯩꯈꯣꯏꯒꯤ ꯄ꯭ꯔꯥꯏꯚꯦꯠ ꯍꯣꯁꯄꯤꯇꯥꯜꯁꯤ ꯀꯨꯟꯊ꯭ꯔꯥꯗꯩꯅ ꯌꯥꯡꯈꯩꯐꯧ ꯂꯩ ꯑꯩꯈꯣꯏ ꯊꯧꯕꯥꯜ ꯑꯦꯔꯤꯌꯥꯗ ꯑꯩꯈꯣꯏꯒꯤ ꯄ꯭ꯔꯥꯏꯚꯦꯠ ꯍꯣꯁꯄꯤꯇꯥꯜꯁꯤ ꯔꯤꯁꯤꯞꯁꯟ ꯇꯧꯕꯒꯤ ꯐꯤ ꯆꯥꯔꯖꯦꯁꯁꯤ ꯌꯥꯝꯅ ꯇꯥꯡꯉꯤ ꯗꯣꯛꯇꯔ ꯑꯗꯨꯒ ꯃꯈꯣꯏꯒꯤ ꯄ꯭ꯔꯥꯏꯚꯦꯠꯀꯤ ꯂꯩꯔꯤꯕ ꯃꯤ ꯔꯤꯁꯤꯞ ꯇꯧꯔꯤꯕ ꯃꯤꯁꯤ ꯏꯁꯇꯥꯞꯁꯤꯅ ꯑꯗꯨꯝ ꯏꯁꯧ ꯂꯥꯡꯕꯒꯨꯝꯕ ꯑꯗꯒꯤ ꯁꯥꯎꯕꯒꯨꯝꯕ ꯑꯗꯒꯤ ꯗꯣꯛꯇꯔꯅ ꯍꯥꯏꯕꯗ ꯇꯧ ꯏꯟꯗꯕꯒꯨꯝꯕ ꯑꯣꯕꯦ ꯇꯧꯕ ꯁꯨꯃꯥꯏꯅ ꯇꯧꯋꯤ ꯑꯗꯨꯒ ꯑꯩꯈꯣꯏꯒꯤ ꯄ꯭ꯔꯥꯏꯚꯦꯠ ꯍꯣꯁꯄꯤꯇꯥꯜꯁꯤꯗꯩꯗ ꯆꯠꯄꯗ ꯐꯤꯁꯤꯂꯤꯇꯤ ꯃꯔꯝ ꯆꯥꯅ ꯐꯪꯗꯕꯒꯨꯝꯕ ꯑꯗꯨꯒ ꯀꯝꯐꯣꯔꯇꯦꯕꯜ ꯑꯣꯏꯗꯕ ꯑꯗꯒꯤ ꯔꯤꯁꯤꯞ ꯐꯖꯅ ꯇꯧꯔꯛꯇꯕ ꯁꯨꯃꯥꯏꯅ ꯇꯧꯕ ꯌꯥꯎꯋꯤ ꯑꯗꯨꯒ ꯑꯩꯈꯣꯏꯒꯤ ꯄ꯭ꯔꯥꯏꯚꯦꯠ ꯍꯣꯁꯄꯤꯇꯥꯜꯒꯤ ꯗꯣꯛꯇꯔ ꯑꯐꯕꯁꯨ ꯌꯥꯎꯋꯤ ꯑꯗꯨꯝ ꯐꯠꯇꯕꯁꯨ ꯌꯥꯎꯋꯤ ꯁꯝꯇꯥꯏꯝꯁ ꯑꯗꯨꯃꯥꯏꯅ ꯇꯧꯔꯒ ꯑꯗꯨꯝ ꯆꯠꯂꯤ ꯑꯗꯨꯒ ꯍꯣꯁꯄꯤꯇꯥꯜꯁꯤꯡꯁꯤ ꯑꯗꯨꯝ ꯄ꯭ꯔꯥꯏꯚꯦꯠ ꯍꯣꯁꯄꯤꯇꯥꯜꯒꯤꯗꯤ ꯃꯔꯝ ꯆꯥꯅ ꯐꯤꯁꯤꯂꯤꯇꯤꯁꯤ ꯂꯩꯕ ꯍꯥꯏꯁꯤ ꯈꯤꯇꯪ ꯄ꯭ꯔꯥꯏꯚꯦꯠ ꯍꯣꯁꯄꯤꯇꯥꯜ ꯑꯍꯨꯝ ꯃꯔꯤꯗꯩ ꯍꯦꯟꯅꯗꯤ ꯂꯩꯇꯦ ꯑꯌꯥꯝꯕꯗꯤ ꯄ꯭ꯔꯥꯏꯚꯦꯠ ꯍꯣꯁꯄꯤꯇꯥꯜ ꯑꯣꯏꯖꯔꯁꯨ ꯐꯖꯅ ꯐꯤꯁꯤꯂꯤꯇꯤ ꯂꯩꯕ ꯍꯣꯁꯄꯤꯇꯥꯜ ꯑꯃꯠꯇ ꯌꯥꯎꯗꯦꯕ ꯑꯗꯨꯅ ꯑꯩꯈꯣꯏꯅ ꯐꯖꯅ ꯑꯩꯈꯣꯏꯅ ꯍꯣꯁꯄꯤꯇꯥꯜ ꯆꯠꯄ ꯀꯥꯟꯗ ꯑꯩꯅ ꯌꯥꯝꯅ ꯑꯅꯛꯄꯁꯨ ꯌꯥꯎꯋꯤ ꯈꯔ ꯂꯥꯞꯄꯁꯨ ꯌꯥꯎꯋꯤ ꯄ꯭ꯔꯥꯏꯚꯦꯠ ꯍꯣꯁꯄꯤꯇꯥꯜꯁꯤ ꯑꯩꯈꯣꯏꯒꯤ ꯑꯩꯈꯣꯏꯅ ꯆꯠꯄ ꯀꯥꯟꯗ ꯈꯣꯡꯅ ꯑꯗꯨꯝ ꯆꯠꯄꯁꯨ ꯌꯥꯎꯔꯦ ꯑꯗꯨꯗꯒꯤ ꯒꯥꯔꯤꯅ ꯆꯠꯄꯁꯨ ꯌꯥꯎꯔꯦ ꯑꯗꯒꯤ ꯁꯥꯏꯀꯜꯅ ꯆꯠꯄꯁꯨ ꯌꯥꯎꯋꯦ ꯑꯗꯨꯝ ꯑꯅꯛꯄꯗ ꯑꯅꯥ ꯑꯅꯥꯕꯒꯤ ꯃꯇꯨꯡꯏꯟꯅ ꯑꯩꯈꯣꯏꯅ ꯆꯠꯂꯤ